ꯍꯦꯂꯣ ꯔꯦꯟꯕꯣ ꯔꯦꯁꯇꯨꯔꯦꯟ ꯅꯠꯇ꯭ꯔꯣ ꯑꯩꯅ ꯉꯁꯥꯏ ꯉꯁꯥꯏꯗꯒꯤ ꯅꯈꯣꯏꯒꯤ ꯗꯤꯂꯤꯚ꯭ꯔꯤ ꯕꯣꯏꯗ ꯀꯣꯜ ꯇꯧꯕꯅꯦ ꯄꯣꯠ ꯆꯩ ꯑꯣꯔꯗꯔ ꯈꯔ ꯇꯧꯒꯤꯕꯅꯤ ꯉꯁꯤ ꯑꯌꯨꯛ ꯄꯨꯡ ꯃꯥꯄꯜ ꯃꯈꯥꯏꯗ ꯑꯣꯔꯗꯔ ꯇꯧꯈꯤꯕꯅꯤ ꯍꯧꯖꯤꯛ ꯄꯨꯡ ꯇꯔꯥꯃꯥꯊꯣꯏ ꯃꯈꯥꯏ ꯇꯥꯁꯤꯜꯂꯛꯑꯦ ꯀꯔꯤꯅꯣ ꯃꯔꯣꯟ ꯃꯔꯤ ꯑꯝꯇ ꯍꯥꯏꯗꯦ ꯐꯣꯟ ꯇꯧꯔꯁꯨ ꯄꯥꯏꯗꯦ ꯀꯩꯅꯣ ꯈꯪꯗꯦ ꯄꯨꯡ ꯀꯌꯥꯕꯨꯛ ꯑꯩꯈꯣꯏ ꯉꯥꯏꯔ ꯂꯩꯌꯣ ꯍꯥꯏꯅꯣ ꯏꯃꯥꯟꯅꯕꯁꯤꯡ ꯃꯌꯥꯝ ꯐꯝꯃꯒ ꯂꯩꯔꯦ ꯑꯗꯣ ꯑꯝꯇꯪ ꯆꯦꯛ ꯇꯧꯕꯤꯌꯣ ꯑꯩ ꯑꯣꯔꯗꯔ ꯇꯧꯈꯤꯕ ꯄꯣꯠꯁꯤꯡꯗꯣ ꯀꯣ ꯑꯩ ꯍꯥꯏꯖꯔꯛꯀꯦ ꯆꯤꯛꯀꯟ ꯕꯤꯔꯌꯥꯅꯤ ꯍꯥꯞ ꯑꯃ ꯐ꯭ꯔꯥꯏ ꯔꯥꯏꯁ ꯆꯤꯛꯀꯟ ꯍꯥꯞ ꯑꯅꯤ ꯆꯤꯛꯀꯟ ꯕꯔꯒꯔ ꯃꯦꯗꯤꯌꯝ ꯃꯔꯤ ꯄꯤꯖꯥꯁ ꯁꯃꯣꯜ ꯑꯅꯤ ꯆꯤꯛꯀꯟ ꯂꯣꯂꯤꯄꯣꯞ ꯐꯨꯜ ꯑꯃ ꯀꯣ ꯄꯦꯞꯁꯤ ꯀꯦꯟ ꯇꯔꯨꯛ ꯑꯃ ꯑꯗꯨꯁꯤꯡꯗꯣ ꯑꯃꯨꯛꯇ ꯆꯦꯛ ꯇꯧꯕꯤꯔꯛꯑꯣ ꯀꯣꯜ ꯇꯧꯔꯁꯨ ꯄꯥꯏꯗ꯭ꯔꯕꯅꯤꯅ ꯑꯩꯅꯗꯤ ꯍꯪꯉꯔꯣꯏ ꯅꯣꯏꯅ ꯑꯣꯏꯅ ꯀꯣꯜ ꯇꯧꯔꯒꯅꯦ ꯍꯪꯉꯣ ꯑꯗꯨꯒ ꯃꯔꯣꯜ ꯑꯝꯇ ꯊꯨꯅ ꯄꯤꯕꯤꯔꯛꯑꯣꯀꯣ ꯑꯩꯉꯣꯟꯗ